ꯂꯥꯏ ꯌꯦꯛꯄ ꯍꯧꯔꯛꯄ ꯃꯤꯑꯣꯏꯁꯤꯡꯗ ꯑꯩꯅ ꯄꯤꯖꯅꯤꯡꯕ ꯄꯥꯎꯇꯥꯛ ꯍꯥꯏꯔꯒꯗꯤ ꯌꯥꯝꯅ ꯇꯣꯏꯅ ꯇꯣꯏꯅ ꯄ꯭ꯔꯦꯛꯇꯤꯁ ꯇꯧꯕ ꯍꯥꯏꯕꯁꯤꯅꯤ ꯌꯥꯝꯅ ꯇꯣꯏꯅ ꯄ꯭ꯔꯦꯛꯇꯤꯁ ꯇꯧꯔꯤꯉꯩ ꯌꯥꯝꯅ ꯍꯩꯕꯒꯤ ꯆꯥꯟꯁ ꯍꯦꯟꯒꯅꯤ ꯑꯗꯨꯒꯤꯁꯨ ꯃꯊꯛꯇ ꯍꯧꯖꯤꯛꯇꯤ ꯌꯨꯇꯨꯞ ꯕꯤꯗꯤꯑꯣꯁ ꯃꯌꯥꯝ ꯑꯃ ꯂꯩꯔꯦ ꯑꯗꯨꯗꯨꯅ ꯃꯁꯤ ꯃꯌꯥꯝꯁꯤ ꯌꯦꯡꯂꯒ ꯀꯃꯥꯏꯅ ꯍꯦꯟꯅ ꯍꯩꯔꯛꯀꯗꯒꯦ ꯍꯥꯏꯕꯒꯤ ꯃꯝ ꯕꯤꯗꯤꯑꯣꯁꯤꯡ ꯑꯗꯨ ꯐꯖꯅ ꯌꯦꯡꯕ ꯌꯥꯏ